ꯆꯍꯤ ꯀꯌꯥꯗꯒꯤ ꯚꯥꯔꯠꯀꯤ ꯑꯦꯟꯇꯔꯇꯦꯟꯃꯦꯟꯒꯤ ꯏꯟꯗꯁꯇ꯭ꯔꯤꯗ ꯑꯍꯣꯡꯕ ꯀꯌꯥ ꯑꯃ ꯍꯧꯖꯤꯛꯇꯤ ꯂꯩꯔꯦ ꯍꯥꯟꯅ ꯇꯧꯔꯝꯗꯕ ꯍꯧꯖꯤꯛꯇꯤ ꯃꯈꯜ ꯃꯈꯜꯒꯤ ꯀꯣꯃꯦꯗꯤ ꯁꯣ ꯏꯁꯩꯅ ꯆꯤꯡꯕ ꯑꯗꯒꯤ ꯗꯥꯟꯁ ꯑꯉꯥꯡꯒꯤ ꯑꯣꯏꯕ ꯗꯥꯟꯁ ꯀꯝꯄꯤꯇꯤꯁꯟ ꯑꯍꯟꯒꯤ ꯑꯣꯏꯕ ꯗꯥꯟꯁ ꯀꯝꯄꯤꯇꯤꯁꯟ ꯏꯁꯩ ꯀꯝꯄꯤꯇꯤꯁꯟ ꯁꯤꯒꯨꯝꯕ ꯀꯌꯥ ꯑꯃ ꯂꯩꯔꯦ ꯑꯗꯒꯤ ꯁꯤꯅꯤꯃꯥꯗꯁꯨ ꯁꯤꯅꯤꯃꯥꯒꯤ ꯋꯥꯔꯤꯁꯦ ꯃꯈꯜ ꯑꯃꯗ ꯏꯁꯇꯣꯔꯤ ꯂꯥꯏꯟ ꯑꯃꯗ ꯃꯈꯜ ꯃꯈꯜ ꯇꯧꯗꯨꯅ ꯑꯩꯈꯣꯏꯗ ꯍꯦꯟꯅ ꯑꯦꯟꯇꯔꯇꯦꯟꯃꯦꯟ ꯑꯣꯏꯍꯟꯕ ꯏꯁꯩꯇ ꯑꯣꯏꯔꯁꯨ ꯍꯥꯟꯅꯒ ꯍꯧꯖꯤꯛꯀ ꯌꯦꯡꯅꯔꯨꯕꯗ ꯌꯥꯝꯅ ꯑꯦꯟꯇꯔꯇꯦꯟꯃꯦꯟ ꯑꯣꯏꯕ ꯀꯣꯃꯦꯗꯤꯗ ꯑꯣꯏꯔꯁꯨ ꯍꯥꯟꯅꯗꯒꯤ ꯍꯧꯖꯤꯛꯅ ꯍꯦꯟꯅ ꯆꯥꯎꯈꯠꯄ ꯍꯥꯏꯕꯗꯨ ꯑꯣꯏꯔꯦ ꯑꯗꯨꯒ ꯚꯥꯔꯠꯀꯤ ꯃꯤꯌꯥꯝꯅ ꯌꯦꯡꯕ ꯑꯌꯥꯝꯕ ꯄꯥꯝꯃꯤꯕꯁꯦ ꯀꯝꯄꯤꯇꯤꯁꯟꯒꯤ ꯁꯣ ꯗꯥꯟꯁ ꯀꯝꯄꯤꯇꯤꯁꯟ ꯏꯁꯩ ꯀꯝꯄꯤꯇꯤꯁꯟ ꯁꯤꯒꯨꯝꯕ ꯁꯤꯅ ꯍꯦꯟꯅ ꯄꯥꯝꯅ ꯌꯦꯡꯕ ꯃꯥꯜꯂꯤ ꯌꯦꯡꯅꯤꯡꯉꯦ ꯑꯩꯈꯣꯏꯅꯁꯨ ꯗꯥꯟꯁ ꯀꯝꯄꯤꯇꯤꯁꯟ ꯏꯁꯩ ꯀꯝꯄꯤꯇꯤꯁꯟ ꯁꯤꯒꯨꯝꯕꯁꯦ ꯑꯩꯈꯣꯏꯅꯁꯨ ꯍꯦꯟꯅ ꯄꯥꯝꯃꯦ ꯑꯗꯒꯤ ꯏꯁꯇꯣꯔꯤꯗꯁꯨ ꯏꯁꯇꯣꯔꯤ ꯂꯥꯏꯟꯗꯁꯨ ꯑꯦꯟꯇꯔꯇꯦꯟꯃꯦꯟ ꯌꯥꯝꯅ ꯑꯩꯈꯣꯏꯗ ꯑꯣꯏꯍꯟꯕ ꯃꯌꯥꯝ ꯑꯃ ꯂꯩ ꯐꯤꯂꯝꯗꯁꯨ ꯑꯦꯟꯇꯔꯇꯦꯟꯃꯦꯟ ꯃꯌꯥꯝ ꯑꯃ ꯍꯥꯞꯆꯤꯜꯂꯒ ꯑꯩꯈꯣꯏꯗ ꯍꯦꯟꯅ ꯌꯦꯡꯅꯤꯡꯕ ꯄꯣꯛꯍꯟꯕ ꯑꯗꯨꯒꯨꯝꯕ ꯃꯌꯥꯝꯗꯨ ꯑꯩꯈꯣꯏꯅ ꯍꯦꯟꯅ ꯄꯥꯝꯖꯩ ꯑꯗꯨꯒ ꯍꯥꯟꯅꯒꯤ ꯋꯥꯔꯤ ꯐꯖꯔꯒꯁꯨ ꯑꯦꯟꯇꯔꯇꯦꯟꯃꯦꯟ ꯀꯌꯥ ꯌꯥꯎꯗꯕ ꯑꯗꯨ ꯑꯣꯏꯗ꯭꯭ꯔꯦ ꯍꯧꯖꯤꯛꯇꯤ ꯍꯧꯖꯤꯛꯀꯤ ꯏꯟꯗꯁꯇ꯭ꯔꯤꯁꯤꯗꯗꯤ ꯑꯦꯇꯔꯇꯦꯟꯃꯦꯟꯒꯤ ꯑꯦꯟꯇꯔꯇꯦꯟꯃꯦꯟ ꯉꯥꯛꯇ ꯉꯥꯏꯔꯦ ꯑꯦꯟꯇꯔꯇꯦꯟꯃꯦꯟ ꯌꯥꯎꯕꯅ ꯍꯦꯟꯅ ꯌꯦꯡꯅꯤꯡꯕꯒꯤ ꯆꯥꯡꯁꯨ ꯍꯦꯟꯒꯠꯂꯦ ꯑꯉꯥꯡꯅ ꯌꯦꯡꯅꯤꯡꯕ ꯃꯈꯜꯅ ꯀꯌꯥ ꯑꯃ ꯑꯍꯟꯅ ꯌꯦꯡꯅꯤꯡꯕ ꯃꯈꯜ ꯀꯌꯥ ꯑꯃ ꯅꯨꯄꯥꯅ ꯌꯦꯡꯅꯤꯡꯕ ꯀꯌꯥ ꯑꯃ ꯅꯨꯄꯤ ꯌꯦꯡꯅꯤꯡꯕ ꯀꯌꯥ ꯑꯃ ꯑꯗꯨꯅ ꯍꯥꯟꯅꯒꯤ ꯏꯟꯗꯁꯇ꯭ꯔꯤꯒꯤ ꯑꯦꯟꯇꯔꯇꯦꯟꯃꯦꯟꯗꯣ ꯍꯧꯖꯤꯛꯇꯤ ꯑꯍꯣꯡꯕ ꯃꯌꯥꯝ ꯑꯃ ꯂꯩꯔꯦ